ꯍꯜꯂꯣ ꯃꯥꯅꯤ ꯃꯥꯅꯤ ꯀꯔꯤ ꯍꯥꯏꯕꯤꯒꯗꯕ

ꯅꯍꯥꯛꯅ ꯑꯦꯛꯀꯥꯎꯟ ꯍꯥꯡꯗꯣꯏꯁꯦ ꯖꯦꯔꯣ ꯕꯦꯂꯦꯟꯁꯇ ꯍꯥꯡꯒꯦ ꯍꯥꯏꯕꯔꯥ ꯅꯠꯇ꯭ꯔꯒ ꯅꯣꯔꯃꯦꯜꯗ ꯑꯣꯏꯅ ꯍꯥꯡꯒꯦ ꯍꯥꯏꯕꯔꯥ ꯑꯗꯨꯃ ꯈꯟꯕꯤꯔꯣ ꯑꯗꯨ ꯀꯔꯤꯒꯨꯝꯕ ꯖꯦꯔꯣ ꯕꯦꯂꯦꯟꯁꯇ ꯍꯥꯡꯉꯒꯗꯤ ꯀꯔꯤꯒꯨꯝꯕ ꯆꯦꯆꯥꯡ ꯈꯨꯗꯤꯡꯃꯛꯁꯨ ꯑꯌꯥꯝꯕꯗꯤ ꯂꯣꯏꯅꯃꯛ ꯀꯛꯊꯒꯅꯤ ꯑꯗꯨꯒ ꯅꯣꯔꯃꯦꯜꯗ ꯍꯥꯡꯒꯦ ꯍꯥꯏ ꯇꯥꯔꯒꯗꯤ ꯌꯥꯝꯗ꯭ꯔꯕꯗ ꯅꯪ ꯑꯦꯛꯀꯥꯎꯟ ꯍꯥꯡꯕ ꯃꯇꯝꯗ ꯅꯍꯥꯛꯀꯤ ꯐꯣꯇꯣ ꯑꯅꯤ ꯑꯃ ꯆꯪꯒꯅꯤ ꯑꯗꯨꯒ ꯑꯪ ꯑꯗꯨꯒ ꯄꯥꯟ ꯀꯥꯔꯠ ꯑꯃꯗꯤ ꯁꯣꯏꯗꯅ ꯌꯥꯎꯔꯒꯅꯤ ꯑꯗꯨꯒꯤ ꯃꯊꯪꯗ ꯑꯗꯥꯔꯁꯨ ꯑꯃ ꯌꯥꯎꯔꯅꯤ ꯑꯗꯨꯒꯤ ꯃꯇꯨꯡꯗ ꯁꯤꯒꯤ ꯑꯗꯨ ꯍꯥꯡꯉꯕ ꯃꯇꯨꯡꯁꯤꯗ ꯅꯍꯥꯛꯀꯤ ꯃꯦꯟ ꯕꯦꯂꯦꯟꯁ ꯑꯣꯏꯅ ꯂꯨꯄꯥ ꯂꯤꯁꯤꯡ ꯃꯔꯤꯗꯤ ꯀꯝꯄꯜꯁꯔꯤ ꯌꯥꯎꯗꯕ ꯌꯥꯗꯦ ꯀꯔꯤꯒꯨꯝꯕ ꯑꯦꯛꯀꯥꯎꯟꯗ ꯂꯤꯁꯤꯡ ꯃꯔꯤꯁꯦ ꯅꯪꯅ ꯑꯦꯛꯀꯥꯎꯟ ꯍꯥꯡꯕ ꯂꯨꯄꯥ ꯂꯤꯁꯤꯡ ꯃꯔꯤꯁꯦ ꯕꯦꯡꯗ ꯊꯤꯖꯤꯜꯂꯒ ꯑꯗꯨꯒ ꯑꯦꯛꯀꯥꯎꯟꯗꯣ ꯍꯥꯡꯉꯕ ꯃꯇꯨꯡꯗ ꯅꯪꯒꯤ ꯅꯪꯒꯤ ꯑꯦꯛꯀꯥꯎꯟꯒꯤ ꯆꯦꯆꯥꯡ ꯄꯥꯁꯕꯨꯛꯒꯨꯝꯕ ꯑꯦ ꯇꯦꯝꯀꯥꯔꯠꯀꯨꯝꯕ ꯑꯗꯒꯤ ꯄꯤꯟꯀꯣꯠ ꯅꯝꯕꯔ ꯃꯌꯥꯝ ꯂꯣꯏꯅ ꯄꯤꯔꯛꯑꯕ ꯃꯇꯝꯗ ꯅꯪꯒꯤ ꯑꯦꯛꯀꯥꯎꯟꯗ ꯂꯨꯄꯥ ꯂꯤꯁꯤꯡ ꯃꯔꯤꯗꯣ ꯑꯗꯨꯝ ꯌꯥꯎꯔꯛꯀꯅꯤ ꯑꯗꯨꯒ ꯑꯗꯨꯒ ꯀꯔꯤꯒꯨꯝꯕ ꯀꯥꯟꯗ ꯅꯍꯥꯛꯀꯤ ꯑꯦꯛꯀꯥꯎꯟꯖꯤꯗ ꯀꯔꯤꯒꯨꯝꯕ ꯑꯆꯤꯟꯕ ꯑꯃꯒꯤꯗꯃꯛꯇ ꯂꯨꯄꯥ ꯂꯤꯁꯤꯡ ꯃꯔꯤ ꯍꯥꯞꯀꯗꯕ ꯄꯣꯠ ꯑꯁꯦ ꯑꯆꯤꯟꯕ ꯑꯃꯒꯤꯗꯃꯛꯇ ꯅꯍꯥꯛꯅ ꯂꯧꯊꯣꯛꯈꯤꯕ ꯇꯥꯔꯒꯗꯤ ꯃꯗꯨ ꯊꯥ ꯑꯃ ꯐꯥꯗ꯭ꯔꯤꯉꯩꯒꯤ ꯃꯅꯨꯡꯁꯤꯗ ꯂꯨꯄꯥ ꯂꯤꯁꯤꯡ ꯃꯔꯤ ꯁꯨꯅꯕ ꯄꯩꯁꯥꯗꯤ ꯍꯥꯞꯄꯤꯕ ꯇꯥꯕ ꯑꯗꯨ ꯑꯗꯨ ꯀꯔꯤꯒꯨꯝꯕ ꯀꯔꯤꯒꯨꯝꯕ ꯍꯥꯞꯐꯧꯗꯕ ꯇꯥꯔꯒꯗꯤ ꯊꯥ ꯑꯃꯒꯤ ꯃꯇꯨꯡꯗ ꯍꯦꯛ ꯌꯧꯈ꯭ꯔꯒꯗꯤ ꯅꯍꯥꯛꯅ ꯀꯔꯤꯒꯨꯝꯕ ꯄꯩꯁꯥ ꯍꯥꯞꯄꯁꯨ ꯕꯦꯡꯛ ꯑꯦꯁ ꯕꯤ ꯑꯥꯏ ꯕꯦꯡꯒꯤ ꯆꯠꯅꯕꯤ ꯑꯃꯒꯤ ꯃꯇꯨꯡ ꯏꯟꯅ ꯅꯪꯒꯤ ꯄꯩꯁꯥꯗꯒꯤ ꯂꯨꯄꯥ ꯆꯥꯝꯃꯒ ꯌꯥꯡꯈꯩꯗꯤ ꯕꯦꯡꯅ ꯀꯛꯈꯤꯒꯅꯤ ꯑꯗꯨꯅ ꯅꯣꯔꯃꯦꯜ ꯍꯥꯡꯕ ꯍꯥꯏꯕ ꯑꯃꯒ ꯖꯦꯔꯣ ꯕꯦꯂꯦꯟꯁ ꯍꯥꯡꯕ ꯑꯃꯒ ꯑꯅꯤꯁꯦ ꯂꯩ ꯖꯦꯔꯣ ꯕꯦꯂꯦꯟꯁꯇꯤ ꯄꯩꯁꯥ ꯌꯥꯎꯒꯦꯔ ꯌꯥꯎꯔꯣꯏꯔ ꯍꯥꯞꯀꯦꯔ ꯍꯥꯞꯄꯣꯏꯔ ꯆꯍꯤ ꯑꯅꯤ ꯌꯥꯎꯗ꯭ꯔꯁꯨ ꯀꯔꯤꯝ ꯀꯥꯏꯔꯣꯏ ꯆꯍꯤ ꯃꯉꯥ ꯌꯥꯎꯗ꯭ꯔꯁꯨ ꯀꯔꯤꯝ ꯀꯥꯏꯔꯣꯏ ꯅꯣꯏꯅ ꯄꯩꯁꯥ ꯂꯩꯔꯀꯥꯟꯗ ꯑꯦꯛꯀꯥꯎꯟꯗ ꯍꯥꯞꯆꯤꯟꯕ ꯃꯇꯝꯗ ꯅꯪꯉꯣꯟꯗ ꯄꯩꯁꯥ ꯑꯃꯠꯇ ꯀꯛꯑꯣꯏ ꯅꯣꯔꯃꯦꯜꯗꯤ ꯈꯔ ꯂꯨꯏ ꯐꯕꯨꯗꯤ ꯐꯩꯌꯦ ꯐꯕꯨꯗꯤ ꯐꯩ ꯑꯗꯨꯕꯨ ꯇꯧꯕꯇꯗꯤ ꯖꯦꯔꯣꯒ ꯅꯣꯔꯃꯦꯜꯒꯁꯦ ꯑꯗꯨꯝ ꯆꯞꯇꯤ ꯃꯥꯟꯅꯩ ꯖꯦꯔꯣ ꯕꯦꯂꯦꯟꯁꯁꯤꯅ ꯁꯤꯒꯤ ꯄꯩꯁꯥ ꯈꯔ ꯄꯥꯏꯖꯗꯕ ꯂꯥꯏꯔꯕ ꯃꯤꯁꯤꯡꯅ ꯍꯥꯡꯒꯗꯕ ꯑꯦꯛꯀꯥꯎꯟꯅꯤ ꯖꯦꯔꯣꯁꯤꯅ ꯅꯣꯔꯃꯦꯜꯁꯤꯅ ꯈꯔ ꯃꯌꯥꯏꯑꯣꯏꯔꯞ ꯄꯩꯁꯥ ꯄꯥꯏꯕ ꯀꯔꯤꯒꯨꯝꯕ ꯍꯌꯦꯡ ꯅꯪꯅ ꯇ꯭ꯔꯥꯟꯖꯦꯛꯁꯟ ꯇꯧꯕ ꯃꯇꯝꯗ ꯖꯦꯔꯣ ꯕꯦꯂꯦꯟꯁꯇꯤ ꯅꯣꯡꯃꯗ ꯁꯤꯒꯤ ꯂꯨꯄꯥ ꯂꯤꯁꯤꯡ ꯃꯉꯥꯗꯒꯤ ꯍꯦꯟꯅ ꯇꯧꯕ ꯌꯥꯗꯦ ꯂꯤꯁꯤꯡ ꯂꯤꯁꯤꯡ ꯃꯉꯥ ꯇ꯭ꯔꯥꯟꯖꯦꯛꯁꯟ ꯇꯧꯔꯒꯗꯤ ꯅꯪ ꯉꯁꯤ ꯅꯣꯡꯃꯒꯤ ꯄꯩꯁꯥ ꯑꯃꯠꯇ ꯌꯥꯔꯔꯣꯏ ꯑꯃꯗꯒꯤ ꯑꯃꯗ ꯀꯥꯞꯄꯁꯨ ꯌꯥꯔꯔꯣꯏ ꯉꯁꯤ ꯅꯣꯡꯃꯒꯤ ꯄꯨꯡꯂꯣꯏ ꯂꯣꯏꯔꯦ ꯑꯗꯨꯒ ꯅꯣꯔꯃꯦꯜ ꯅꯣꯔꯃꯦꯜ ꯍꯥꯏꯁꯤꯅ ꯅꯪꯅ ꯀꯨꯟ ꯀꯥꯞꯀꯦꯔ ꯂꯧꯊꯣꯛꯀꯦꯔꯈꯣꯠꯀꯦꯔ ꯌꯥꯡꯈꯩ ꯂꯧꯊꯣꯛꯀꯦꯔ ꯅꯠꯇ꯭ꯔꯒ ꯂꯨꯄꯥ ꯂꯥꯈ ꯑꯃ ꯂꯧꯊꯣꯛꯀꯦꯔ ꯂꯧꯊꯣꯛꯅꯤꯡꯕ ꯄꯩꯁꯥ ꯈꯨꯗꯤꯡꯃꯛ ꯂꯧꯊꯣꯛꯄ ꯌꯥꯒꯅꯤ ꯑꯗꯨꯒ

ꯑꯗꯣ ꯑꯣꯐꯤꯁ ꯑꯋꯥꯔꯁꯦ ꯃꯔꯤꯄꯨꯔꯒꯤꯗꯃꯛꯇꯗꯤ ꯑꯣꯐꯤꯁ ꯑꯋꯥꯔꯁꯦ ꯄꯨꯡ ꯃꯥꯄꯟꯗꯒꯤꯅ ꯄꯨꯡ ꯑꯍꯨꯝ ꯐꯥꯎꯕꯅꯦꯕ ꯑꯗꯣ ꯃꯔꯤꯄꯨꯔꯒꯤꯗꯤ ꯄꯨꯡ ꯃꯥꯄꯟꯗ ꯑꯣꯐꯤꯁ ꯑꯋꯥꯔ ꯑꯣꯏꯗ ꯇꯥꯔꯒꯁꯨ ꯃꯅꯤꯄꯨꯔꯗꯗꯤ ꯁꯤꯒꯤ ꯄꯨꯡ ꯇꯔꯥ ꯃꯈꯥꯏꯗ ꯑꯣꯏꯅ ꯂꯥꯛꯄꯤꯌꯨ ꯄꯨꯡ ꯇꯔꯥ ꯑꯪ ꯑꯗꯨ ꯏꯁꯇꯥꯐꯇꯤ ꯄꯨꯡ ꯇꯔꯥ ꯃꯈꯥꯏ ꯈꯔ ꯍꯦꯜꯂꯞ ꯇꯔꯥꯃꯥꯊꯣꯏ ꯇꯥꯔꯛꯄ ꯁ꯭ꯋꯥꯏꯁꯤꯗ ꯏꯁꯇꯥꯐ ꯈꯨꯗꯤꯡꯃꯛ ꯂꯣꯏꯅ ꯂꯥꯛꯀꯅꯤ ꯑꯗꯨꯅ ꯉꯜꯂꯒꯗꯤ ꯑꯩꯈꯣꯏꯒꯤ ꯕꯦꯡꯒꯤ ꯊꯣꯡꯁꯦ ꯍꯥꯡꯉꯣꯏꯀꯣ ꯑꯗꯣ ꯇꯧꯔꯛꯏꯁꯤꯅ ꯀꯔꯤ ꯂꯝꯗꯩꯅꯣ ꯀꯥꯡꯄꯣꯛꯄꯤꯗꯒꯤ ꯑꯣꯏꯔ ꯇꯥꯔꯗꯤ ꯑꯩꯈꯣꯏꯒꯤ ꯕꯦꯡꯁꯤꯅ ꯁꯤꯒꯤ ꯀꯩꯅꯣꯅꯦ ꯅꯥꯎꯔꯦꯝꯊꯣꯡꯗ ꯂꯩꯌꯦ ꯑꯗꯨꯗꯤ ꯈꯔ ꯅꯛꯑꯦ ꯑꯗꯣ ꯑꯗꯨ ꯂꯣꯏꯅꯃꯛꯇꯤ ꯖꯦꯔꯣꯛꯁ ꯇꯧꯔꯣꯀꯣ ꯑꯗꯨꯒ ꯖꯦꯔꯣꯛꯁ ꯄꯦꯄꯔꯗꯨꯒꯤ ꯍꯥꯡꯗꯧꯕ ꯃꯤꯗꯣ ꯍꯥꯡꯗꯧꯕ ꯃꯤꯗꯨꯗꯤ ꯁꯨꯡꯁꯣꯏ ꯁꯣꯏꯗꯅ ꯑꯗꯨꯝ ꯂꯥꯛꯍꯜꯂꯣ ꯍꯥꯏꯗꯤ ꯃꯥꯒꯤ ꯈꯨꯕꯤꯒꯤ ꯀꯩꯀꯥ ꯂꯣꯏꯅꯃꯛ ꯂꯧꯗꯧꯕ ꯂꯩꯌꯦꯕ ꯑꯗꯨꯅ ꯍꯥꯡꯗꯧꯕ ꯃꯤꯗꯨꯗꯤ ꯑꯗꯨꯝ ꯌꯥꯎꯍꯜꯂꯛꯑꯣ ꯑꯗꯨꯒ ꯅꯪꯒꯤ ꯁꯤꯒꯤ ꯁꯣꯏꯅꯨꯡ ꯇꯧꯗꯧꯕ ꯑꯗꯒꯤ ꯐꯣꯝ ꯃꯦꯟꯕꯒꯤ ꯁꯤꯛꯅꯦꯆꯔ ꯇꯧꯗꯧꯕ ꯃꯌꯥꯝ ꯂꯩꯌꯦꯕ ꯑꯗꯨꯗꯨꯅ ꯑꯗꯨꯒꯤ ꯁꯤꯛꯅꯦꯆꯔ ꯇꯧꯕꯗꯗꯤ ꯃꯤ ꯑꯇꯣꯞꯄꯗ ꯇꯧꯕ ꯌꯥꯗꯝꯅꯤꯅ ꯅꯍꯥꯛꯅ ꯇꯧꯗꯝꯅꯤꯅ ꯅꯪꯅ ꯍꯥꯡꯗꯧꯔꯤꯕ ꯃꯤꯗꯨꯗꯤ ꯑꯗꯨꯝ ꯂꯥꯛꯄꯤꯔꯣ ꯁꯟꯗꯦꯗꯤ ꯑꯗꯨꯝ ꯂꯤꯒꯦꯜ ꯑꯣꯏꯅ ꯑꯗꯨꯝ ꯁꯨꯇꯤ ꯑꯗꯨꯝ ꯊꯥꯔꯦ ꯍꯣꯏ ꯍꯣꯏ ꯑꯗꯨꯗꯤ ꯃꯟꯗꯦꯗꯨꯗ ꯑꯗꯨꯝ ꯈꯔ ꯑꯗꯨꯝ ꯑꯩꯅ ꯍꯥꯏꯕ ꯃꯇꯝ ꯄꯨꯡ ꯇꯥꯏꯝꯃꯤꯡꯗꯣ ꯁꯤꯗꯩꯗ ꯑꯗꯨꯝ ꯂꯥꯛꯄꯤꯌꯨ ꯑꯩ ꯑꯗꯨꯝ ꯉꯥꯏꯖꯔꯝꯒꯦ ꯍꯌꯦꯡ ꯀꯩꯒꯨꯝꯕ ꯂꯥꯛꯄ ꯃꯇꯝꯗ ꯑꯩ ꯁꯤꯒꯤ ꯅꯝꯕꯔꯁꯤꯗ ꯑꯗꯨꯝ ꯐꯣꯟ ꯇꯧꯕꯤꯔꯛꯑꯣ ꯍꯣꯏ ꯍꯣꯏ ꯐꯔꯦ ꯐꯔꯦ ꯊꯝꯃꯣ ꯌꯝꯃꯣ